ꯎꯝ ꯍꯂꯣ ꯑꯥ ꯑꯣ ꯌꯨꯝꯗ ꯂꯩꯌꯦ ꯀꯔꯤꯁꯨ ꯇꯧꯗꯦꯗ ꯍꯧꯖꯤꯛꯀꯥꯟꯗꯤ ꯊꯣꯏ ꯇꯧꯅꯤꯡꯉꯥꯏ ꯀꯔꯤꯁꯨ ꯂꯩꯇꯦ ꯌꯨꯝꯗ ꯑꯗꯨꯝ ꯂꯩꯌꯦ ꯆꯠꯊꯣꯛ ꯆꯠꯁꯤꯟ ꯇꯧꯔꯒ ꯎꯝ ꯎꯝ ꯑꯣ ꯀꯩꯗꯧꯉꯩꯔꯥ ꯑꯣ ꯎꯝ

ꯑꯣ ꯑꯗꯨ ꯅꯣꯏ ꯈꯨꯟꯒꯤ ꯃꯤ ꯅꯠꯇ꯭ꯔꯁꯨ ꯑꯗꯨꯝ ꯁꯥꯟꯅꯕ ꯌꯥꯕ꯭ꯔꯣ ꯒꯦꯝꯗ ꯑꯥ ꯑꯣ ꯍꯣꯏ ꯑꯗꯨꯗꯤ ꯂꯥꯛꯀꯦ ꯃꯤ ꯄꯨꯔꯛꯄꯁꯨ ꯌꯥꯒꯅꯤꯀꯣ ꯃꯤ ꯀꯌꯥꯒꯨꯝꯕ ꯑꯗꯨꯝ ꯁꯥꯟꯅꯤꯉꯥꯏ ꯄꯨꯔꯛꯄ ꯌꯥꯕ꯭ꯔꯥ ꯌꯥꯝ ꯑꯣ ꯑꯣ ꯑꯥ ꯑꯥ ꯑꯣ ꯑꯣ ꯑꯥ ꯑꯥ ꯑꯥ ꯑꯣ ꯑꯗꯨꯗꯤ ꯐꯩꯌꯦꯅꯦ ꯑꯗꯨꯗꯤ ꯂꯥꯛꯀꯦ ꯑꯗꯨꯒ ꯑꯗꯨꯗ ꯂꯥꯛꯂ ꯂꯩꯕꯗꯣ ꯆꯥꯕ ꯊꯛꯄꯒꯨꯝꯗꯤ ꯑꯩꯈꯣꯏꯅ ꯂꯣꯏꯅ ꯄꯨꯔꯛꯄꯅꯤꯀꯣ ꯕꯦꯗꯤꯡꯁꯀꯨꯝꯕꯗꯤ ꯑꯣ ꯍꯣꯏ ꯍꯣꯏ ꯎꯝ ꯑꯣ ꯑꯣ ꯍꯣꯏ ꯑꯗꯨꯗꯤ ꯌꯥꯝ ꯅꯨꯡꯉꯥꯏꯔꯦꯀꯣ ꯑꯗꯨꯒꯤ ꯄꯥꯎ ꯄꯤꯕꯤꯔꯛꯄꯒꯤ ꯑꯗꯨ ꯎꯝ ꯑꯣ ꯑꯗꯨꯗꯤ ꯑꯩꯈꯣꯏꯁꯦ ꯃꯤ ꯇ꯭ꯋꯦꯟꯇꯤ ꯇ꯭ꯋꯦꯟꯇꯤ ꯐꯥꯏꯚꯀꯨꯝꯕ ꯂꯥꯛꯀꯦ ꯌꯥꯝꯃꯟꯈ꯭ꯔꯕ꯭ꯔꯥ